ꯑꯩꯅ ꯈ꯭ꯋꯥꯏꯗꯒꯤ ꯈꯣꯏꯗꯥꯖꯕ ꯑꯥꯔꯇꯤꯁ ꯍꯥꯏꯔꯒꯗꯤ ꯁꯥꯎꯠ ꯀꯣꯔꯤꯌꯥꯒꯤ ꯕ꯭ꯂꯦꯛ ꯄꯤꯡꯛ ꯕ꯭ꯂꯦꯛ ꯄꯤꯡ ꯍꯥꯏꯕꯁꯤ ꯃꯣꯏ ꯃꯤ ꯃꯔꯤ ꯑꯥꯔꯇꯤꯁ ꯃꯔꯤꯅ ꯁꯦꯝꯕ ꯒ꯭ꯔꯨꯞꯅꯤ ꯃꯣꯏꯁꯦ ꯃ꯭ꯌꯨꯖꯤꯛ ꯗꯥꯟꯁ ꯑꯦꯟ ꯃ꯭ꯌꯨꯖꯤꯛ ꯑꯅꯤꯃꯛꯇ ꯌꯥꯝꯅ ꯃꯥꯡ ꯃꯥꯡ ꯃꯥꯡꯖꯧꯅꯅ ꯆꯠꯂꯤꯕ ꯅꯨꯄꯤ ꯉꯥꯛ ꯈꯛꯇ ꯑꯣꯏꯕ ꯒ꯭ꯔꯨꯞ ꯑꯃꯈꯛꯅꯤ ꯄ꯭ꯔꯤꯊꯤꯕꯤꯒꯤ ꯑꯣꯏꯅ ꯃꯣꯏꯁꯦ ꯄꯤꯛꯇ꯭ꯔꯨ ꯄꯤꯛꯏꯀꯥꯟꯗꯒꯤ ꯃꯣꯏꯅ ꯀꯩꯅꯣ ꯃꯁꯤ ꯍꯧꯖꯤꯛ ꯂꯩꯔꯤꯕ ꯃꯣꯏꯒꯤ ꯊꯥꯛꯁꯤꯗ ꯂꯩꯅꯕꯒꯤꯗꯃꯛꯇ ꯑꯗꯨꯛꯀꯤ ꯃꯇꯤꯛ ꯍꯣꯠꯅꯗꯨꯅ ꯂꯥꯛꯈꯤ ꯆꯍꯤ ꯇꯔꯥꯃꯔꯤ ꯇꯔꯥꯃꯉꯥ ꯁꯨꯕꯗꯒꯤ ꯇ꯭ꯔꯦꯅꯤꯡ ꯇꯧꯔꯛꯄꯗꯨꯅ ꯃꯈꯣꯏꯅ ꯆꯍꯤ ꯇꯔꯥꯃꯥꯄꯟ ꯀꯨꯟ ꯀꯨꯟꯃꯥꯊꯣꯏ ꯁꯨꯔꯛꯄꯗ ꯃꯣꯏꯒꯤ ꯏꯁꯩꯗꯒꯤ ꯏꯁꯩ ꯀꯩꯀꯥ ꯑꯗꯒꯤ ꯃꯣꯏꯒꯤ ꯏꯁꯩ ꯐꯣꯡꯕ ꯈꯣꯠꯄꯁꯦ ꯍꯧꯔꯛꯇꯨꯅ ꯍꯧꯖꯤꯛꯐꯧꯗ ꯆꯍꯤ ꯇꯥꯔꯦꯠ ꯁꯨꯖꯔꯦ ꯃꯣꯏꯁꯦ ꯊꯣꯛꯂꯛꯄ ꯑꯗꯣ ꯃꯣꯏꯒꯤ ꯃꯅꯨꯡꯗ ꯂꯩꯅꯔꯤꯕ ꯃꯣꯏꯒꯤ ꯃꯃꯥꯟꯅꯕꯤ ꯑꯣꯏꯕꯒꯤ ꯑꯗꯩꯒꯤ ꯃꯆꯤꯟ ꯃꯅꯥꯎꯗꯧꯅ ꯂꯩꯔꯛꯄ ꯃꯑꯣꯡꯁꯦ ꯌꯥꯝꯅ ꯅꯨꯡꯁꯤ ꯃꯣꯏꯒꯤ ꯅꯨꯡꯁꯤꯅꯕꯒꯤ ꯃꯔꯤꯗꯣ ꯎꯕꯗ ꯍꯦꯟꯅ ꯈꯣꯏꯗꯥꯕ ꯑꯣꯏꯍꯜꯂꯦ